ꯎꯝ ꯍꯂꯣ ꯍꯂꯣ ꯑꯣ ꯌꯥꯅꯤ ꯀꯔꯤ ꯐꯤ ꯑꯣꯏꯕꯤꯔꯕꯅꯣ ꯑꯣ ꯁꯜꯋꯥꯔꯁꯤ ꯑꯩꯈꯣꯏꯒꯤ ꯀꯔꯝꯕ ꯎꯝ ꯑꯣ ꯌꯥꯅꯤ ꯌꯥꯅꯤ ꯄꯀꯤꯁꯇꯥꯅꯤꯁꯨ ꯂꯩ ꯁꯜꯋꯥꯔꯗꯤ ꯑꯩꯈꯣꯏꯒꯤ ꯀꯨꯔꯇꯤꯁꯨ ꯂꯩ ꯑꯗꯨꯒ ꯎꯝ ꯄ꯭ꯂꯥꯖꯣ ꯈꯣꯡꯒ꯭ꯔꯥꯎꯁꯨ ꯂꯩꯒꯅꯤ ꯑꯗꯨꯝ ꯑꯄꯥꯝꯕ ꯑꯗꯨꯝ ꯍꯥꯏꯕꯗ ꯎꯝ ꯄꯦꯟ ꯑꯗꯨꯝ ꯂꯩꯒꯅꯤ ꯌꯥꯅꯤ ꯑꯗꯨꯝ ꯃꯃꯜꯗꯨꯁꯨ ꯑꯗꯨꯝ ꯀꯌꯥꯃꯨꯛ ꯄꯤꯕ ꯄꯥꯝꯕꯤꯔꯤꯅꯣ ꯑꯗꯨꯁꯨ ꯑꯗꯨꯝ ꯍꯥꯏꯕꯤꯔꯛꯑꯣ ꯑꯗꯨꯗꯗꯤ ꯄꯣꯠꯇꯨ ꯈꯔ ꯐꯖꯕ ꯋꯥꯠꯂꯅꯤ ꯂꯤꯁꯤꯡ ꯑꯃ ꯆꯃꯉꯥꯗꯗꯤ ꯄꯀꯤꯁꯇꯥꯅꯤꯗꯗꯤ ꯐꯖꯔꯔꯣꯏ ꯄꯀꯤꯁꯇꯥꯅꯤꯗ ꯐꯖꯔꯤꯁꯤ ꯂꯨꯄꯥ ꯂꯤꯁꯤꯡ ꯑꯅꯤꯒ ꯆꯃꯉꯥ ꯆꯥꯇꯔꯨꯛ ꯄꯤꯕ ꯌꯥꯝꯃꯤ ꯃꯇꯤꯛꯇꯤ ꯍꯦꯟꯅ ꯐꯖꯩ ꯑꯗꯨ ꯑꯣꯏꯔꯁꯨ ꯂꯤꯁꯤꯡ ꯑꯅꯤꯒ ꯆꯃꯉꯥꯃꯨꯛ ꯌꯧꯈ꯭ꯔꯒꯗꯤ ꯄꯣꯠꯇꯨ ꯈꯔ ꯐꯖꯕ ꯑ ꯌꯥꯅꯤ ꯌꯥꯅꯤ ꯑꯗꯨꯒꯤ ꯃꯗꯨꯝ ꯂꯥꯛꯑꯒ ꯌꯦꯡꯉꯒ ꯎꯝ ꯌꯦꯡꯉꯒ ꯁꯣꯝꯒꯤ ꯑꯦꯃꯥꯎꯟꯗꯨꯒꯤ ꯃꯇꯨꯡ ꯏꯟꯅ ꯄꯣꯠꯇꯨ ꯑꯗꯨꯝ ꯆꯥꯅꯕ ꯐꯖꯕ ꯑꯗꯨꯝ ꯈꯟꯕꯤꯕ ꯌꯥꯒꯅꯤ ꯑꯗꯨ ꯁꯜꯋꯥꯔꯇꯔꯣ ꯑꯇꯩꯗꯤ ꯌꯥꯎꯗꯕ꯭ꯔꯣ ꯐꯅꯦꯛ ꯁꯨꯠ ꯂꯩ ꯎꯝ ꯎꯝ ꯑꯗꯒꯤ ꯎꯝ ꯑꯣ ꯑꯣ ꯌꯥꯅꯤ ꯌꯥꯅꯤ ꯂꯣꯏꯅꯀꯣ ꯎꯝ ꯎꯝ ꯑꯣ ꯑꯗꯨ ꯄꯣꯂꯤꯁꯇꯔ ꯁꯨꯠꯇꯨꯅꯅꯦ ꯂꯨꯄꯥ ꯂꯤꯁꯤꯡ ꯑꯃꯒ ꯆꯍꯨꯝꯗ ꯂꯩ ꯑꯗꯨꯒ ꯑꯩꯈꯣꯏꯒꯤ ꯂꯪꯖꯝ ꯁꯨꯠꯇꯨꯅꯅꯦ ꯂꯨꯄꯥ ꯆꯃꯉꯥꯒ ꯌꯥꯡꯈꯩꯐꯥꯎꯗ ꯂꯧꯕ ꯌꯥꯕꯤꯒꯅꯤ ꯑꯃꯨꯛ ꯎꯝ ꯃꯨꯛꯀꯥ ꯁꯨꯠꯇꯗꯤ ꯂꯨꯄꯥ ꯂꯤꯁꯤꯡ ꯑꯍꯨꯝꯒ ꯆꯃꯉꯥꯗ ꯂꯤꯁꯤꯡ ꯑꯍꯨꯝꯒ ꯆꯃꯉꯥꯗ ꯃꯨꯛꯀꯥ ꯁꯨꯠꯇꯨꯅ ꯎꯝ ꯑꯧ ꯑꯅꯤꯒ ꯆꯃꯉꯥꯅꯤ ꯎꯝ ꯎꯝ ꯑꯣ ꯍꯣꯏ ꯍꯣꯏ ꯑꯣ ꯌꯥꯅꯤꯌꯦ ꯑꯗꯨ ꯑꯃ ꯆꯃꯉꯥꯗꯒꯤꯁꯨ ꯌꯥꯅꯤ ꯑꯗꯨꯝ ꯂꯧꯕ ꯑꯐꯕ ꯄꯣꯠ ꯁꯦꯠꯄ ꯅꯨꯡꯉꯥꯏꯕ ꯄ꯭ꯂꯥꯖꯣ ꯀꯨꯔꯇꯤꯒ ꯑꯩꯈꯣꯏꯒꯤ ꯎꯝ ꯀꯣꯇꯟ ꯑꯧ ꯑꯧ ꯌꯥꯅꯤ ꯀꯣꯇꯟ ꯅꯨꯡꯉꯥꯏꯕ ꯑꯗꯨꯝ ꯁꯦꯠꯄ ꯁꯤꯖꯤꯟꯅꯕ ꯅꯨꯡꯉꯥꯏꯕ ꯑꯗꯨꯝ ꯐꯖꯕ ꯑꯗꯨꯝ ꯐꯪꯒꯅꯤ ꯎꯝ ꯑꯗꯨꯒ ꯑꯇꯩ ꯈꯨꯗꯩꯒꯨꯝꯕꯗꯤ ꯄꯥꯝꯕꯤꯗꯕ꯭ꯔꯣ ꯈꯨꯗꯩ ꯍꯧꯖꯤꯛ ꯈꯁꯃꯔꯒꯤ ꯈꯨꯗꯩ ꯐꯖ ꯐꯖꯕ ꯂꯩ ꯂꯩꯌꯦ ꯂꯩꯌꯦ ꯑꯄꯥꯕ ꯂꯪꯖꯝꯒꯤ ꯌꯥꯝ ꯐꯖ ꯐꯖꯕ ꯑꯗꯨꯝ ꯂꯩ ꯃꯃꯜꯁꯨ ꯑꯍꯣꯡꯕꯗ ꯑꯗꯨꯝ ꯐꯪꯒꯅꯤ ꯑꯗꯨꯝ ꯎꯝ ꯂꯩꯅꯤ ꯔꯥꯅꯤ ꯎꯝ ꯔꯥꯅꯤ ꯈꯨꯗꯩꯁꯨ ꯂꯩ ꯔꯥꯅꯤ ꯃꯥꯟꯕꯤꯁꯨ ꯂꯩ ꯑꯗꯨꯝ ꯑꯗꯨ ꯑꯄꯥꯝꯕꯗꯣ ꯎꯝ ꯎꯝ ꯂꯩꯌꯦ ꯐꯅꯦꯛ ꯃꯌꯦꯛ ꯅꯥꯏꯕ ꯐꯅꯦꯛꯁꯨ ꯂꯩꯒꯅꯤ ꯑꯗꯨꯝ ꯑꯥꯎ ꯑꯧ

ꯑꯧ ꯑꯣ ꯑꯣ ꯂꯩꯅꯤ ꯑꯗꯨꯁꯨ ꯈꯔ ꯍꯟꯊꯕ ꯂꯩ ꯂꯥꯡ ꯑꯁꯤꯒꯤ ꯃꯉꯥ ꯄꯤꯔꯝꯅꯤꯅ ꯂꯩ ꯂꯣꯝꯗ ꯈꯔ ꯍꯟꯊꯔꯅꯤ ꯂꯩ ꯃꯌꯦꯛ ꯂꯩ ꯊꯣꯛꯄꯗꯣ ꯎꯝ ꯎꯅꯝꯗꯨ ꯑꯣ ꯎꯝ ꯎꯝ ꯑꯣ ꯑꯣ ꯑ ꯑ ꯑꯣ ꯌꯥꯅꯤ ꯑꯗꯨꯗꯨ ꯑꯗꯨꯝ ꯑꯗꯨꯝ ꯌꯥꯅꯤꯗ ꯑꯗꯨꯝ ꯑꯗꯨꯒꯤꯁꯨ ꯑꯗꯨꯝ ꯂꯩ ꯑꯗꯒꯤ ꯑꯍꯣꯡꯕ ꯑꯗꯨꯝ ꯂꯤꯁꯤꯡ ꯑꯍꯨꯝꯅ ꯐꯪꯕꯁꯨ ꯂꯩꯌꯦ ꯁꯨꯠꯇ ꯂꯤꯁꯤꯡ ꯑꯍꯨꯝꯗ ꯂꯤꯁꯤꯡ ꯑꯍꯨꯝꯃꯨꯛꯇꯪ ꯄꯤꯕ ꯌꯥꯝ ꯆꯝꯕꯗꯁꯨ ꯑꯗꯨꯝ ꯂꯩ ꯑꯗꯨꯅ ꯏꯁꯥ ꯂꯥꯛꯑꯒ ꯑꯗꯨꯝ ꯑꯄꯥꯝꯕ ꯈꯟꯕꯤꯕ ꯌꯥꯅꯤ ꯑꯗꯒꯤ ꯐꯨꯔꯤꯠꯇꯁꯨꯀꯣ ꯑꯗꯨꯒ ꯆꯥꯅꯕ ꯐꯨꯔꯤꯠ ꯕ꯭ꯂꯥꯎꯁꯀꯨꯝꯕ ꯇꯣꯞꯁꯀꯨꯝꯕꯁꯨ ꯌꯥꯝ ꯂꯩꯌꯦ ꯑꯧ ꯎꯝ ꯀ꯭ꯋꯥꯇꯔ ꯇꯣꯞꯇꯨ ꯎꯝ ꯂꯩꯌꯦ ꯎꯝ ꯎꯝ ꯎꯝ ꯎꯝ ꯑꯣ ꯑꯣ ꯑꯣ ꯌꯥꯅꯤ ꯂꯩꯌꯦ ꯒ꯭ꯔꯦ ꯀꯂꯔꯗ ꯐꯤ ꯏꯅꯐꯤꯁꯨ ꯂꯩꯔꯦ ꯐꯅꯦꯛꯇꯁꯨ ꯂꯩꯔꯦ ꯑꯩꯈꯣꯏꯗꯤ ꯂꯣꯏꯅ ꯗꯨꯀꯥꯟꯗꯣ ꯎꯝ ꯎꯝ ꯍꯣꯏ ꯌꯥꯅꯤ ꯑꯩꯈꯣꯏꯒꯤꯗ ꯗꯨꯀꯥꯟꯁꯦ ꯑꯩꯒꯤꯗꯤ ꯌꯥꯝ ꯆꯥꯎꯅ ꯑꯗꯨꯝ ꯃꯈꯜ ꯁꯨꯅ ꯑꯗꯨꯝ ꯐꯪꯕꯅꯤ ꯑꯗꯨꯝ ꯃꯈꯜ ꯁꯨꯅ ꯃꯈꯜ ꯁꯨꯅ ꯐꯪꯒꯅꯤ ꯑꯗꯨꯝ ꯑꯄꯥꯝꯕ ꯄꯣꯠꯇꯨ ꯑꯗꯨꯝ ꯂꯧꯕꯤꯕ ꯌꯥꯒꯅꯤ ꯑꯗꯨꯝ ꯎꯝ ꯎꯝ ꯎꯝ ꯌꯥꯅꯤ ꯌꯥꯅꯤ ꯐꯅꯦꯛ ꯃꯌꯦꯛ ꯅꯥꯏꯕꯁꯤꯀꯣ ꯑꯍꯣꯡꯕꯗ ꯂꯨꯄꯥ ꯂꯤꯁꯤꯡ ꯑꯍꯨꯝꯒ ꯆꯍꯨꯝꯗꯒꯤ ꯍꯧꯔꯦ ꯈ꯭ꯋꯥꯏꯗꯩ ꯍꯣꯡꯕꯗ ꯂꯤꯁꯤꯡ ꯑꯃ ꯆꯍꯨꯝꯗꯒꯤ ꯎꯝ ꯌꯥꯅꯤꯗ ꯑꯗꯨꯕꯨꯗꯤ ꯍꯣꯏ ꯎꯝ ꯌꯥꯅꯤ ꯑꯗꯨꯝ ꯈꯔ ꯇꯥꯕ ꯑꯗꯨꯝ ꯌꯥꯅꯤ ꯑꯁꯩꯒꯤ ꯏꯁꯥꯒ ꯂꯥꯛꯑꯒ ꯎꯝ ꯎꯝ ꯃꯥꯅꯦ ꯍꯣꯏ ꯎꯝ ꯄꯣꯠꯇꯨ ꯌꯥꯝꯅ ꯂꯧꯔꯗꯤ ꯑꯩꯁꯨ ꯑꯗꯨꯝ ꯗꯤꯁꯀꯥꯎꯟ ꯄꯤꯖꯒꯅꯤꯗ ꯌꯥꯅꯤ ꯎꯝ ꯌꯥꯏꯌꯦ ꯖꯤꯄꯦꯁꯨ ꯌꯥꯏꯌꯦ ꯍꯧꯖꯤꯛꯇꯤ ꯖꯤꯄꯦ ꯂꯣꯏꯅ ꯑꯗꯨꯝ ꯇꯧꯅꯔꯦ ꯑꯗꯨꯝ ꯎꯝ ꯍꯣꯏ ꯑꯗꯨ ꯎꯝ ꯎꯝ ꯑꯣ ꯑꯣ ꯌꯥꯅꯤ ꯌꯥꯅꯤ ꯄꯤꯡꯗ ꯗꯥꯛ ꯑꯣꯏꯕꯁꯨ ꯂꯩꯔꯦ ꯂꯥꯏꯠ ꯂꯥꯏꯠ ꯄꯤꯡꯁꯨ ꯂꯩ ꯗꯥꯛ ꯄꯤꯡꯁꯨ ꯂꯩ ꯎꯝ ꯑꯣ ꯌꯥꯅꯤꯌꯦ ꯂꯩꯌꯦ ꯎꯝ ꯍꯣꯏ ꯍꯣꯏ ꯑꯣ ꯌꯥꯔꯦ ꯌꯥꯔꯦ ꯎꯝ ꯎꯝ ꯍꯣꯏ ꯍꯣꯏ ꯌꯥꯏ ꯎꯝ ꯐꯅꯦꯛ ꯁꯨꯠꯁꯤꯀꯣ ꯑꯩꯅ ꯅꯣꯏꯅ ꯄꯥꯝꯃꯤꯁꯤ ꯑꯄꯧꯕꯗ ꯄꯥꯝꯃꯒꯅ ꯆꯃꯉꯥ ꯌꯥꯡꯈꯩꯐꯧꯗ ꯌꯥꯒꯅꯤ ꯑꯗꯨꯒ ꯄꯣꯂꯤꯁꯇꯔ ꯁꯨꯠꯇ ꯑꯣꯏꯔꯒꯅ ꯂꯤꯁꯤꯡ ꯑꯃ ꯆꯍꯨꯝ ꯐꯥꯎꯗ ꯌꯥꯅꯤꯕ ꯎꯝ ꯂꯤꯁꯤꯡ ꯑꯃ ꯆꯍꯨꯝꯗ ꯄꯣꯂꯤꯁꯇꯔ ꯁꯨꯠꯇꯨꯅ ꯎꯝ ꯑꯣ ꯌꯥꯅꯤꯗ ꯑꯗꯨꯝ ꯂꯥꯛꯑꯒ ꯏꯁꯥ ꯂꯥꯛꯑꯒꯀꯣ ꯑꯗꯨꯝ ꯂꯧꯔꯤꯕ ꯐꯤꯗꯨꯗ ꯌꯦꯡꯉꯒ ꯑꯗꯨꯝ ꯑꯄꯥꯝꯕꯗꯨ ꯈꯜꯂꯒ ꯑꯗꯨꯝ ꯇꯥꯊꯣꯛ ꯇꯥꯁꯤꯟ ꯇꯧꯅꯕ ꯑꯗꯨꯝ ꯌꯥꯒꯅꯤ ꯅꯪꯅ ꯂꯥꯛꯑꯒ ꯑꯄꯥꯝꯕ ꯗꯨꯀꯥꯟꯗꯒꯤ ꯑꯗꯨꯝ ꯑꯄꯥꯝꯕ ꯈꯟꯕꯤꯔꯕ ꯑꯗꯨꯝ ꯌꯥꯒꯅꯤꯕ ꯎꯝ ꯀꯨꯔꯇꯤ ꯑꯆꯝꯕꯗꯨꯗꯤ ꯑꯗꯨꯝ ꯂꯤꯁꯤꯡ ꯑꯃꯒ ꯆꯍꯨꯝ ꯐꯥꯎꯗ ꯑꯗꯨꯝ ꯌꯥꯏꯗ ꯂꯤꯁꯤꯡ ꯑꯃꯒ ꯆꯍꯨꯝ ꯐꯥꯎꯗ ꯌꯥꯅꯤ ꯑꯗꯨꯝ ꯂꯧꯕꯤꯕ ꯎꯝ ꯎꯝ ꯎꯝ ꯎꯝ ꯍꯣꯏ ꯍꯣꯏ ꯍꯣꯏ ꯎꯝ ꯎꯝ ꯌꯥꯅꯤ ꯑꯗꯨ ꯑꯩꯈꯣꯏꯒꯤ ꯑꯆꯝꯕꯗ ꯑꯗꯨꯃꯥꯏꯅ ꯑꯍꯣꯡꯕꯗꯁꯨ ꯑꯗꯨꯝ ꯂꯩꯌꯦꯕꯀꯣ ꯐꯤꯗꯨ ꯑꯩꯈꯣꯏ ꯁꯤꯖꯤꯟꯅꯕ ꯍꯦꯛꯇ ꯅꯨꯡꯉꯥꯏꯕ ꯄꯣꯠꯇꯨ ꯑꯐꯕ ꯑꯩꯈꯣꯏꯒꯤ ꯁꯥꯁꯨ ꯁꯥꯗꯕ ꯄꯥ ꯄꯥ ꯂꯥꯎꯔꯒ ꯑꯩꯈꯣꯏꯒꯤ ꯀꯇꯟ ꯐꯤꯗ ꯑꯗꯨꯝ ꯅꯨꯡꯉꯥꯏꯕ ꯐꯤ ꯁꯤꯖꯤꯟꯅꯕ ꯐꯤꯗꯣ ꯑꯗꯨꯝ ꯂꯩꯒꯅꯤ ꯑꯥꯎ ꯑꯥꯎ ꯑꯥꯎ ꯑꯣ ꯑꯗꯨ ꯂꯩꯌꯦ ꯑꯗꯨꯝ ꯂꯧꯕꯤꯕ ꯌꯥꯒꯅꯤ ꯎꯝ ꯎꯝ ꯍꯣꯏ ꯎꯝ ꯍꯣꯏꯅꯦ ꯑꯗꯨꯝ ꯌꯥꯅꯤ ꯑꯗꯨꯝ ꯈꯔ ꯇꯥꯊꯣꯛ ꯇꯥꯁꯤꯟ ꯆꯥꯃꯃꯛ ꯇꯥꯕꯗꯤ ꯑꯩꯁꯨ ꯄꯣꯠꯇꯨ ꯉꯝꯗꯃꯤꯅ ꯌꯥꯅꯤꯗ ꯑꯗꯨꯝ ꯄꯣꯠꯇꯨ ꯑꯁꯥꯏꯒꯤ ꯀꯔꯤꯗ ꯆꯥꯃꯃꯛꯇꯤ ꯐꯤ ꯑꯃꯗ ꯇꯥꯕꯗꯤ ꯑꯩꯁꯨ ꯍꯨꯖꯤꯛ ꯌꯥꯝ ꯀꯟꯅ ꯅꯉꯣꯟꯗꯁꯨ ꯄꯣꯠ ꯌꯥꯝ ꯂꯧꯅꯤ ꯍꯥꯏꯕꯗꯨꯗ ꯃꯃꯟꯗꯨ ꯍꯥꯏꯗꯕꯅꯤ ꯌꯦꯡꯉꯒ ꯑꯗꯨꯝ ꯇꯥꯖꯒꯦ ꯑꯗꯨꯝ ꯎꯝ ꯎꯝ ꯍꯣꯏꯅꯦ ꯍꯣꯏꯅꯦ ꯌꯥꯅꯤꯕ ꯑꯗꯨꯝ ꯑꯩꯈꯣꯏꯒꯤ ꯑꯩꯒꯤ ꯗꯨꯀꯥꯟꯗ ꯐꯪꯗꯕ ꯄꯣꯠ ꯑꯃꯐꯥꯎ ꯂꯩꯇꯦ ꯂꯣꯏꯅ ꯐꯪꯒꯅꯤ ꯅꯪꯅ ꯂꯥꯛꯑꯒ ꯌꯦꯡꯉꯒ ꯑꯗꯨꯝ ꯈꯪꯒꯅꯤ ꯄꯣꯠꯇꯨ ꯂꯣꯏꯅ ꯐꯖꯕ ꯉꯥꯛꯇꯁꯨ ꯑꯣꯏꯕ ꯉꯥꯛꯇꯅꯤ ꯑꯗꯨꯝ ꯀꯁꯇꯃꯔꯅ ꯑꯗꯨꯝ ꯄꯥꯝꯕ ꯄꯣꯠ ꯉꯥꯛꯇ ꯑꯣꯏꯅ ꯇꯧꯏ ꯑꯗꯨꯝ ꯎꯝ ꯌꯥꯝ ꯆꯥꯎꯅ ꯑꯗꯨꯝ ꯇꯧꯏ ꯎꯝ ꯌꯥꯝ ꯆꯥꯎꯏ ꯗꯨꯀꯥꯟꯗꯨꯗꯤ ꯎꯝ ꯍꯣ ꯎꯝ ꯂꯥꯛꯑꯦ ꯑꯗꯨꯝ ꯅꯣꯡꯃꯒꯤ ꯑꯗꯨꯝ ꯑꯩ ꯑꯗꯨꯝ ꯂꯤꯁꯤꯡ ꯌꯥꯡꯈꯩ ꯍꯨꯝꯐꯨ ꯑꯗꯨꯝ ꯌꯣꯜꯂꯤꯃꯤ ꯑꯩꯒꯤ ꯗꯨꯀꯥꯟꯁꯦ ꯑꯗꯨꯝ ꯐꯤꯒꯤꯁꯦ ꯑꯗꯨꯝ ꯃꯈꯜ ꯃꯈꯜ ꯊꯝꯕꯅꯤꯅ ꯂꯣꯏꯅ ꯁꯨꯅ ꯄꯣꯠꯇꯨ ꯊꯝꯕꯅꯤꯅ ꯑꯗꯨꯝ ꯌꯣꯜꯂꯤ ꯍꯣꯏ ꯍꯣꯏ ꯑꯗꯨꯗꯤ ꯏꯅꯥꯎꯅ ꯂꯥꯛꯀꯗꯕ ꯅꯨꯃꯤꯠ ꯂꯥꯛꯀꯗꯕꯗꯣ ꯍꯦꯛꯇ ꯂꯥꯛꯑꯣ ꯑꯗꯨꯝ ꯊꯝꯖꯔꯝꯃꯒꯦ ꯎꯝ ꯍꯣꯏ ꯍꯣꯏ ꯎꯝ ꯍꯣꯏ ꯍꯣꯏ ꯍꯣꯏ ꯎꯝ ꯐꯔꯦ ꯐꯔꯦ ꯑꯗꯨꯗꯤꯀꯣ ꯊꯝꯖꯔꯒꯦꯀꯣ ꯎꯝ